ꯑꯩꯅ ꯑꯥꯃꯥꯖꯣꯟꯗꯒꯤ ꯊꯥꯡ ꯑꯃ ꯀꯛꯄꯅꯤ ꯊꯥꯡ ꯑꯗꯨ ꯍꯥꯡꯗꯣꯛꯂꯨꯕ ꯀꯥꯟꯗꯗꯤ ꯃꯇꯣꯟ ꯑꯗꯣ ꯇꯦꯛꯂꯝꯃꯦ ꯑꯗꯨꯗꯨꯒ ꯄꯥꯏꯐꯝꯗꯨꯁꯨ ꯀꯣꯝꯃꯝꯃꯦ ꯑꯗꯨꯅ ꯑꯩ ꯍꯥꯏꯔꯤꯕ ꯄ꯭ꯔꯗꯛ ꯑꯁꯦ ꯍꯟꯗꯣꯛꯆꯅꯤꯡꯉꯦ